ꯃꯅꯤꯄꯨꯔ ꯑꯦꯟꯇꯔꯇꯦꯟꯃꯦꯟ ꯏꯟꯗꯁꯇ꯭ꯔꯤꯅ ꯁꯦꯟ ꯊꯨꯝꯒꯤ ꯐꯤꯚꯝꯗ ꯑꯃꯁꯨꯡ ꯈꯨꯟꯅꯥꯏ ꯑꯁꯤꯗ ꯌꯥꯝꯅ ꯆꯥꯎꯕ ꯊꯧꯗꯥꯡ ꯑꯃ ꯂꯧꯔꯤ ꯁꯝꯅ ꯍꯥꯏꯔꯕꯗ ꯑꯩꯈꯣꯏꯒꯤ ꯄꯨꯋꯥꯔꯤꯗꯒꯤ ꯂꯩꯔꯛꯂꯕ ꯅꯥꯠ ꯇꯥꯛꯄ ꯁꯩꯁꯛ ꯁꯩꯍꯦꯛꯁꯤꯡ ꯑꯗꯨ ꯃꯥꯡꯍꯟꯗꯅ ꯑꯦꯟꯇꯔꯇꯦꯟꯃꯦꯟ ꯏꯟꯗꯁꯇ꯭ꯔꯤꯅ ꯌꯣꯈꯠꯇꯨꯅ ꯂꯥꯛꯂꯤ ꯑꯁꯤꯒꯤꯁꯨ ꯃꯊꯛꯇ ꯑꯩꯈꯣꯏꯒꯤ ꯂꯩꯔꯤꯕ ꯅꯥꯠꯀꯤ ꯖꯒꯣꯏ ꯁꯨꯃꯥꯡ ꯂꯤꯂꯥ ꯑꯁꯤꯅ ꯆꯤꯡꯕ ꯑꯁꯤꯅ ꯁꯃꯥꯖ ꯄꯨꯝꯅꯃꯛꯇꯁꯨ ꯑꯩꯈꯣꯏꯒꯤ ꯅꯥꯠꯄꯨ ꯃꯁꯛ ꯇꯥꯛꯂꯤ ꯃꯁꯛ ꯇꯥꯛꯄꯗ ꯅꯠꯇꯅ ꯑꯩꯈꯣꯏꯒꯤ ꯁꯦꯜ ꯊꯨꯝꯒꯤ ꯂꯝꯕꯤꯗꯁꯨ ꯌꯥꯝꯅ ꯆꯥꯎꯅ ꯃꯇꯦꯡ ꯄꯥꯡꯉꯤ